ꯇ꯭ꯋꯦꯟꯇꯤ ꯐꯥꯏꯚ ꯖꯅꯋꯥꯔꯤ ꯇꯨ ꯊꯥꯎꯖꯟ ꯇꯦꯟ ꯇ꯭ꯋꯦꯟꯇꯤ ꯁꯤꯛꯁ ꯃꯥꯔꯁ ꯅꯥꯏꯟꯇꯤꯟ ꯅꯥꯏꯟꯇꯤ ꯅꯥꯏꯟ ꯇ꯭ꯋꯦꯟꯇꯤ ꯑꯩꯠ ꯑꯣꯛꯇꯣꯕꯔ ꯇꯨ ꯊꯥꯎꯖꯟ ꯋꯥꯟ ꯐꯤꯐꯇꯤꯟ ꯅꯕꯦꯝꯕꯔ ꯇꯨ ꯊꯥꯎꯖꯟ ꯇꯨ ꯁꯤꯛꯁꯇꯤꯟ ꯗꯤꯁꯦꯝꯕꯔ ꯅꯥꯏꯟꯇꯤꯟ ꯅꯥꯏꯟꯇꯤ ꯐꯥꯏꯚ